ꯍꯜꯂꯣ

ꯑꯥ ꯑꯗꯨꯗꯤ ꯑꯩꯈꯣꯏ ꯄꯨꯟꯅ ꯉꯥꯡꯅꯔꯒ ꯑꯦꯅꯤ ꯇꯥꯏꯝ ꯅꯣꯏ ꯂꯦꯞꯂꯛꯄ ꯃꯇꯝꯗꯨꯗ ꯑꯗꯨꯝ ꯆꯠꯁꯦ ꯍꯥꯏꯕ ꯃꯇꯝꯗꯨꯗ ꯌꯥꯏ ꯀꯩꯅꯣ ꯑꯗꯨꯒꯤꯗꯤ

ꯑꯩꯈꯣꯏ ꯎꯝ ꯑꯗꯨꯗꯤ ꯎꯝ ꯑꯩꯈꯣꯏꯅ ꯑꯄꯥꯝ ꯑꯄꯥꯝꯕ ꯑꯗꯨꯗꯣ ꯑꯗꯨꯝ ꯆꯥꯔꯁꯤ ꯀꯩꯅꯣ ꯆꯤꯛꯀꯟ ꯑꯃ ꯆꯧ ꯑꯃ ꯆꯥꯔꯁꯤ ꯆꯤꯛꯀꯟ ꯐ꯭ꯔꯥꯏꯠ ꯔꯥꯏꯁ ꯑꯃ ꯆꯥꯔꯁꯤ ꯑꯗꯨꯗꯤ ꯑꯥꯗ ꯑꯗꯨꯝ ꯌꯦꯡꯉꯒ ꯆꯥꯔꯁꯦ ꯒꯥꯔꯤ ꯃꯆꯥꯗ ꯑꯣꯏꯅ ꯂꯥꯛꯑꯅꯤ ꯍꯣꯏ